ꯍꯜꯂꯣ ꯇꯥꯕ꯭ꯔꯥ ꯑꯥ ꯑꯩ ꯑꯥ ꯑꯩ ꯌꯨꯝ ꯑꯦꯀꯣꯃꯣꯗꯦꯁꯟ ꯊꯤꯕ ꯑꯥ ꯑꯗꯣ ꯑꯩ ꯃꯤꯉꯣꯟꯗꯒꯤ ꯑꯦꯛꯅꯣꯂꯦꯠꯖ ꯇꯧꯕ ꯍꯥꯏꯕꯗꯤ ꯅꯪꯉꯣꯟꯗ ꯅꯪꯒꯤ ꯌꯨꯝ ꯈꯥꯜꯂꯤ ꯂꯩꯌꯦ ꯚꯔꯥ ꯂꯩꯌꯦ ꯑꯗꯨꯝ ꯊꯝꯕ ꯌꯥꯒꯅꯤ ꯍꯥꯏꯅ ꯑꯗꯨꯒꯤ ꯌꯥꯔꯗꯤ ꯑꯩꯁꯨ ꯔꯨꯝ ꯑꯃꯒꯨꯝꯕ ꯂꯧꯒꯦ ꯍꯥꯏꯅ ꯂꯩꯒꯦ ꯍꯥꯏꯅ ꯎꯝ ꯑꯩ ꯊ꯭ꯔꯤꯗꯤ ꯀꯥꯟꯅꯗꯦ ꯑꯗꯨꯝ ꯇꯨ ꯕꯤ ꯍꯩꯆ ꯀꯦꯒꯨꯝꯕ ꯑꯗꯨꯝ ꯀꯥꯟꯅꯩꯌꯦ

ꯑꯥ ꯑꯥ ꯑꯥ ꯑꯥ ꯏꯁꯤꯡꯗꯤ ꯐ꯭ꯔꯤ ꯑꯣꯏꯕ ꯂꯥꯏꯛ ꯕꯤꯜꯗꯤꯡ ꯃꯁꯥꯒꯤ ꯌꯨꯖ ꯇꯧꯕ ꯑꯣꯏꯅ ꯕꯤꯜ ꯂꯥꯛꯄ ꯀꯣ ꯁꯦꯄ꯭ꯔꯦꯠ ꯑꯦ ꯑꯗꯣ ꯅꯪꯒꯤ ꯑꯗꯨꯗ ꯌꯨꯝ ꯚꯔꯥ ꯂꯧꯒꯗꯕꯁꯤ ꯊꯥꯗ ꯀꯔꯝ ꯀꯔꯝ ꯑꯣꯏꯒꯅꯤ ꯑꯗꯨꯒ ꯗꯤꯄꯣꯖꯤꯠꯀꯨꯝꯕ ꯍꯥꯞꯀꯗꯧꯕ꯭ꯔꯥ ꯑꯗꯨꯒꯨꯝꯕꯗꯤ ꯂꯩꯕ꯭ꯔꯥ ꯅꯠꯇ꯭ꯔꯒ ꯊꯥ ꯊꯥꯗ ꯑꯗꯨꯝ ꯄꯤꯔꯗꯤ ꯌꯥꯕ꯭ꯔꯥ ꯑꯥ ꯑꯥ ꯁꯤꯛꯁꯇꯤꯟ ꯊꯥꯎꯖꯟ ꯑꯥ ꯑꯥ ꯑꯥ ꯑꯣꯀꯦ ꯑꯣꯀꯦ ꯑꯗꯣ ꯐ꯭ꯂꯣꯔꯗꯅ ꯀꯔꯤ ꯐꯥꯔꯁꯠ ꯐ꯭ꯂꯣꯔ ꯁꯦꯀꯦꯟ ꯐ꯭ꯂꯣꯔ ꯑꯗꯨꯒꯨꯝꯕꯗ ꯂꯩꯕ꯭ꯔꯥ ꯂꯩꯇꯦ ꯑꯗꯨꯒꯨꯝꯕꯅ ꯂꯩ ꯈꯥꯏꯕ꯭ꯔꯥ ꯑꯥ ꯑꯣꯀꯦ ꯑꯣꯀꯦ ꯑꯗꯣ ꯑꯩꯅ ꯄꯥꯝꯕꯗꯤ ꯁꯦꯀꯦꯟ ꯐ꯭ꯂꯣꯔ ꯑꯣꯏꯅ ꯄꯥꯝꯃꯦ ꯎꯝ ꯁꯦꯀꯦꯟ

ꯑꯥ

ꯑꯣꯀꯦ ꯎꯝ ꯍꯣꯏ ꯍꯣꯏ ꯍꯣꯏ ꯑꯗꯣ ꯂꯥꯏꯠꯁꯦ ꯑꯩꯈꯣꯏꯅ ꯌꯨꯖ ꯇꯧꯕꯒꯤ ꯃꯈꯥ ꯄꯣꯜꯂꯦꯕꯀꯣ ꯎꯝ ꯎꯝ ꯑꯣ ꯑꯣ ꯐꯔꯦ ꯐꯔꯦ ꯑꯗꯨꯁꯨ ꯌꯥꯝ ꯐꯩꯌꯦ

ꯎꯝ ꯑꯩ ꯍꯣꯏ ꯍꯣꯏ ꯏꯁꯇꯨꯗꯦꯟ ꯑꯣꯏꯔꯤꯕꯅꯦ ꯎꯝ ꯎꯝ ꯎꯝ ꯑꯣ ꯑꯣ ꯑꯣ ꯑꯣ ꯐꯔꯦ ꯐꯔꯦ ꯎꯝ ꯎꯝ ꯍꯣꯏ ꯍꯣꯏ ꯑꯗꯨꯗꯤ ꯎꯝ ꯍꯣꯏ ꯍꯣꯏ ꯑꯦ ꯑꯗꯨꯗꯤ ꯎꯝ

ꯍꯣꯏ ꯍꯣꯏ ꯍꯣꯏ ꯠꯆꯥ ꯑꯠꯆꯥ ꯑꯥ ꯌꯥꯝ ꯅꯨꯡꯉꯥꯏꯔꯦ ꯆꯥ